ꯑꯩꯈꯣꯏꯅ ꯆꯠꯊꯣꯛ ꯆꯠꯁꯤꯟ ꯇꯧꯕꯗ ꯅꯨꯡꯉꯥꯏꯒꯗꯕ ꯃꯑꯣꯡ ꯍꯥꯏꯔꯒꯗꯤ ꯂꯝꯕꯤ ꯐꯕꯁꯦ ꯂꯝꯕꯤ ꯐꯕꯁꯦ ꯌꯥꯝꯅ ꯗꯔꯀꯥꯔ ꯑꯣꯏ ꯂꯝꯕꯤꯕꯨ ꯐꯔꯕꯗꯤ ꯑꯩꯈꯣꯏꯅ ꯆꯠꯊꯣꯛ ꯆꯠꯁꯤꯟꯗ ꯌꯥꯝꯅ ꯅꯨꯡꯉꯥꯏꯔꯅꯤ ꯑꯦꯛꯁꯤꯗꯦꯟꯒꯤ ꯑꯦꯛꯁꯤꯗꯦꯟꯒꯤ ꯆꯥꯡꯁꯤꯁꯨ ꯑꯗꯨꯝ ꯍꯟꯊꯔꯛꯑꯅꯤ ꯂꯝꯕꯤ ꯐꯕ ꯍꯥꯏꯕꯁꯤꯃꯛꯇꯕꯨ ꯒꯥꯔꯤ ꯀꯟꯅ ꯊꯧꯔꯁꯨ ꯑꯗꯨꯝ ꯌꯥꯗꯣꯏꯅꯤ ꯒꯥꯔꯤ ꯂꯝꯕꯤ ꯐꯔꯒꯗꯤ ꯑꯦꯛꯁꯤꯗꯦꯟ ꯊꯣꯛꯄꯒꯤ ꯆꯥꯡꯁꯨ ꯍꯟꯊꯔꯛꯀꯅꯤ ꯑꯗꯣ ꯇ꯭ꯔꯥꯐꯤꯛ ꯔꯨꯜ ꯇ꯭ꯔꯥꯐꯤꯛ ꯔꯨꯜꯁꯦ ꯑꯩꯈꯣꯏꯅ ꯌꯥꯝꯅ ꯃꯔꯨ ꯑꯣꯏ ꯇ꯭ꯔꯥꯐꯤꯛ ꯔꯨꯜꯁꯦ ꯀꯔꯤꯒꯨꯝꯕ ꯑꯩꯈꯣꯏꯅ ꯏꯁꯥ ꯏꯁꯥꯅ ꯏꯜꯂꯒ ꯆꯠꯅꯕ ꯇꯥꯔꯒꯗꯤ ꯇ꯭ꯔꯥꯐꯤꯛ ꯔꯨꯜꯁꯦ ꯌꯥꯝꯅꯁꯨ ꯃꯔꯨ ꯑꯣꯏ ꯇ꯭ꯔꯥꯐꯤꯛ ꯔꯨꯜꯁꯦ ꯑꯩꯈꯣꯏꯅ ꯏꯜꯂꯒ ꯆꯠꯄ ꯇꯥꯔꯒꯗꯤ ꯃꯤꯉꯣꯟꯗꯁꯨ ꯑꯄꯟꯕ ꯑꯣꯏꯔꯣꯏ ꯑꯦꯛꯁꯤꯗꯦꯟꯒꯤ ꯆꯥꯡꯁꯨ ꯌꯥꯝꯅ ꯍꯟꯊꯔꯅꯤ ꯇ꯭ꯔꯥꯐꯤꯛꯁꯤ ꯌꯥꯝꯅ ꯃꯔꯨ ꯑꯣꯏ ꯑꯗꯨꯕꯨ ꯑꯩꯈꯣꯏꯅ ꯃꯅꯤꯄꯨꯔꯗ ꯑꯅꯝꯕꯅ ꯍꯧꯖꯤꯛꯁꯦ ꯇꯨ ꯂꯦꯟ ꯑꯣꯏ ꯇꯨ ꯂꯦꯟꯁꯦ ꯑꯩꯈꯣꯏꯅ ꯆꯠꯊꯣꯛ ꯆꯠꯁꯤꯟ ꯇꯧꯕꯗ ꯈꯤꯇꯪ ꯅꯨꯡꯉꯥꯏꯕ ꯋꯥꯠꯂꯦ ꯑꯗꯒꯤ ꯒꯥꯔꯤꯁꯨ ꯌꯥꯝꯅ ꯆꯤꯜꯂꯕꯅꯤꯅ ꯌꯨꯝꯊꯣꯡ ꯈꯨꯗꯤꯡꯃꯛꯀꯤ ꯒꯥꯔꯤ ꯂꯣꯏꯅ ꯂꯩꯅꯔꯕꯅꯤꯅ ꯍꯧꯖꯤꯛꯇꯤ ꯌꯨꯝꯊꯣꯡ ꯑꯃꯗꯒꯤ ꯒꯥꯔꯤ ꯑꯅꯤ ꯑꯅꯤ ꯊꯧꯗꯣꯛꯅꯔꯛꯄꯗ ꯇꯨ ꯂꯦꯟ ꯍꯥꯏꯁꯤꯗꯤ ꯑꯗꯨꯝ ꯊꯟꯈ꯭ꯔꯦ ꯂꯝꯕꯤ ꯆꯠꯊꯣꯛ ꯆꯠꯁꯤꯟꯗ ꯌꯥꯝ ꯅꯨꯡꯉꯥꯏꯇꯦ ꯁꯤꯛꯁ ꯂꯦꯟꯒꯨꯝꯕ ꯑꯣꯏꯔꯒꯗꯤ ꯑꯩꯈꯣꯏꯅ ꯂꯝꯕꯤ ꯒꯥꯔꯤ ꯌꯥꯝꯅ ꯂꯥꯛ ꯇꯥꯔꯒꯁꯨ ꯑꯩꯈꯣꯏꯅ ꯂꯝꯕꯤꯁꯦ ꯁꯤꯛꯁ ꯂꯦꯟ ꯑꯣꯏꯔꯗꯤ ꯑꯗꯨꯝ ꯒꯥꯔꯤ ꯊꯧꯕꯗ ꯅꯨꯡꯉꯥꯏꯔꯅꯤ ꯂꯝꯕꯤꯗꯣ ꯄꯥꯛꯑꯕꯅꯤꯅ ꯆꯥꯎꯔꯕꯅꯤꯅ ꯑꯦꯛꯁꯤꯗꯦꯟꯁꯨ ꯑꯦꯛꯁꯤꯗꯦꯟꯒꯤ ꯆꯥꯡꯁꯤꯁꯨ ꯑꯗꯨꯝ ꯍꯟꯊꯔꯅꯤ ꯁꯤ ꯑꯗꯨꯝ ꯅꯨꯡꯉꯥꯏꯅꯤ ꯇ꯭ꯔꯥꯐꯤꯛ ꯁꯤꯒꯅꯦꯜꯁꯦ ꯑꯩꯈꯣꯏꯅ ꯃꯐꯝ ꯈꯨꯗꯤꯡꯃꯛꯇ ꯍꯧꯖꯤꯛꯁꯦ ꯇ꯭ꯔꯥꯐꯤꯛ ꯁꯤꯒꯅꯦꯜꯁꯦ ꯌꯥꯝꯅ ꯃꯔꯨ ꯑꯣꯏ ꯇ꯭ꯔꯥꯐꯤꯛ ꯁꯤꯒꯅꯦꯜꯁꯦ ꯀꯔꯤꯒꯨꯝꯕ ꯌꯥꯝꯅ ꯐꯪꯁꯟ ꯆꯨꯝꯅ ꯐꯪꯁꯟ ꯇꯧꯔꯛ ꯇꯥꯔꯒꯗꯤ ꯑꯩꯈꯣꯏꯅ ꯊꯕꯛ ꯏꯟꯈꯥꯡ ꯑꯃ ꯆꯠꯄꯗ ꯊꯨꯁꯨ ꯊꯨꯔꯅꯤ ꯅꯨꯡꯁꯨ ꯅꯨꯡꯉꯥꯏꯔꯅꯤ ꯇ꯭ꯔꯥꯐꯤꯛ ꯁꯤꯒꯅꯦꯜꯁꯦ ꯑꯗꯨꯝ ꯃꯔꯨ ꯑꯣꯏ ꯑꯗꯒꯤ ꯑꯩꯈꯣꯏꯅ ꯍꯦꯝꯂꯦꯠꯀꯨꯝꯕ ꯐꯖꯅ ꯎꯞꯄꯤꯕ ꯑꯗꯨꯗꯒꯤꯗꯤ ꯂꯥꯏꯁꯦꯟꯁ ꯄꯥꯏꯕꯤꯕ ꯂꯥꯏꯁꯦꯟꯁ ꯄꯥꯏꯕꯤꯗꯕꯒꯤ ꯆꯥꯔꯖꯁꯦ ꯌꯥꯝꯅ ꯋꯥꯡꯍꯟꯕꯤꯕ ꯆꯍꯤ ꯁꯨꯏ ꯁꯨꯗꯦ ꯈꯪꯗꯅ ꯒꯥꯔꯤꯁꯦ ꯄꯪꯊꯧ ꯊꯧꯔꯅꯤ ꯒꯥꯔꯤꯁꯦ ꯊꯧꯔꯕꯅꯤꯅ ꯑꯦꯛꯁꯤꯗꯦꯟ ꯊꯣꯛꯑꯅꯤ ꯑꯦꯛꯁꯤꯗꯦꯟ ꯊꯣꯛꯑꯕꯅꯤꯅ ꯑꯇꯣꯞꯄꯗ ꯑꯇꯣꯞꯄ ꯃꯤ ꯗꯤꯁꯇꯔꯞ ꯗꯤꯁꯇꯔꯞ ꯇꯧꯔꯅꯤ ꯗꯤꯁꯇꯔꯞ ꯇꯧꯔꯕꯅꯤꯅ ꯑꯗꯨꯝ ꯊꯕꯛ ꯑꯩꯈꯣꯏꯅ ꯆꯠꯂꯤ ꯊꯕꯛꯇꯨꯒꯤ ꯄꯨꯡꯗꯨꯗꯤ ꯑꯗꯨꯝ ꯆꯣꯟꯊꯕ ꯇꯥꯕꯅꯤ ꯑꯗꯒꯤ ꯍꯧꯖꯤꯛꯀꯤ ꯒꯥꯔꯤ ꯌꯥꯝ ꯆꯤꯟꯕ ꯍꯧꯖꯤꯛꯇꯤ ꯒꯥꯔꯤ ꯌꯥꯝ ꯆꯤꯟꯕ ꯍꯥꯏꯔꯒꯗꯤ ꯏꯝꯐꯥꯜ ꯕꯖꯥꯔ ꯃꯅꯨꯡꯁꯦ ꯕꯖꯥꯔ ꯃꯅꯨꯡꯁꯦ ꯈꯤꯇꯪ ꯂꯝꯕꯤ ꯆꯥꯎꯊꯣꯛꯄꯤꯔꯕ ꯑꯗꯨꯗꯒꯤ ꯂꯝꯕꯤ ꯈꯤꯇꯪ ꯐꯍꯟꯕꯤꯔꯗꯤ ꯑꯗꯨꯝ ꯅꯨꯡꯉꯥꯏꯔꯅꯤ ꯂꯝꯕꯤ ꯆꯠꯊꯣꯛ ꯆꯠꯁꯤꯟ ꯇꯧꯕꯗ ꯑꯗꯒꯤ ꯃꯌꯥꯏ ꯂꯝꯕꯤ ꯃꯌꯥꯏ ꯂꯝꯕꯤꯁꯤꯃ ꯑꯗꯨꯝ ꯄꯤꯛꯑꯦ ꯂꯝꯕꯤꯁꯨ ꯐꯠꯇꯦ ꯂꯝꯕꯤꯁꯨ ꯄꯤꯛꯑꯦ ꯇꯨ ꯂꯦꯟꯁꯨ ꯑꯣꯏꯔꯦ ꯑꯗꯨ ꯁꯤꯛꯁ ꯂꯦꯟ ꯑꯣꯏꯔꯒꯗꯤ ꯌꯥꯝꯅ ꯅꯨꯡꯉꯥꯏꯔꯅꯤ ꯀꯟꯅ ꯀꯟꯅ ꯊꯧꯔꯁꯨ ꯑꯗꯨꯝ ꯌꯥꯔꯅꯤ ꯃꯣꯏꯔꯥꯡ ꯕꯖꯥꯔ ꯃꯣꯏꯔꯥꯡ ꯕꯖꯥꯔꯁꯦ ꯃꯣꯏꯔꯥꯡ ꯕꯖꯥꯔꯁꯦ ꯑꯩꯈꯣꯏꯅ ꯁꯨꯝ ꯈꯟꯕꯗ ꯂꯝꯕꯤꯁꯦ ꯌꯥꯝ ꯄꯤꯛꯑꯦ ꯂꯝꯕꯤꯁꯦ ꯌꯥꯝ ꯄꯤꯛꯑꯦ ꯂꯝꯕꯤꯁꯨ ꯌꯥꯝ ꯐꯠꯇ꯭ꯔꯦ ꯂꯝꯕꯤꯁꯨ ꯌꯥꯝ ꯐꯠꯇꯕꯅ ꯃꯔꯝ ꯑꯣꯏꯔꯒ ꯀꯟꯅ ꯊꯧꯕꯁꯨ ꯉꯝꯗ꯭ꯔꯦ ꯀꯟꯅ ꯊꯧꯕꯁꯨ ꯉꯝꯗ꯭ꯔꯕꯅꯤꯅ ꯑꯗꯨꯝ ꯑꯩꯈꯣꯏꯅ ꯆꯠꯂꯤꯕ ꯊꯕꯛ ꯑꯗꯨ ꯑꯗꯨꯝ ꯆꯣꯟꯊꯔꯦ ꯆꯣꯟꯊꯔꯕꯅꯤꯅ ꯊꯦꯡꯉꯦ ꯊꯦꯡꯉꯕꯅꯤꯅ ꯅꯨꯡꯉꯥꯏꯇ꯭ꯔꯦ ꯊꯕꯛꯁꯨ ꯅꯪꯅꯗ꯭ꯔꯦ ꯑꯗꯨꯅ ꯃꯣꯏꯔꯥꯡ ꯕꯖꯥꯔꯁꯦ ꯑꯩꯈꯣꯏꯅ ꯂꯝꯕꯤ ꯆꯥꯎꯊꯣꯛꯍꯟꯕ ꯗꯔꯀꯥꯔ ꯑꯣꯏ ꯑꯗꯒꯤ ꯁꯤꯛꯁ ꯂꯦꯟ ꯑꯣꯟꯊꯣꯛꯄꯁꯨ ꯑꯗꯨꯝ ꯗꯔꯀꯥꯔ ꯑꯣꯏ